ꯑꯩꯒꯤ ꯄꯨꯟꯁꯤꯗ ꯀꯥꯎꯕ ꯉꯝꯂꯔꯣꯏꯗꯕ ꯅꯨꯃꯤꯠ ꯃꯉꯥ ꯇꯥꯔꯤꯛ ꯃꯉꯥ ꯍꯥꯏꯕ ꯇꯥꯔꯦ ꯈꯔ ꯂꯩ ꯃꯗꯨꯒꯤ ꯃꯔꯝꯗ ꯑꯩ ꯈꯖꯤꯛꯇꯪ ꯁꯨꯒꯥꯏꯅ ꯊꯝꯖꯒꯦ ꯑꯍꯥꯟꯕꯗ ꯇꯨ ꯊꯥꯎꯖꯟ ꯇ꯭ꯋꯦꯟꯇꯤ ꯋꯥꯟ ꯒꯤ ꯅꯕꯦꯝꯕꯔꯒꯤ ꯇꯥꯔꯤꯛ ꯀꯨꯟꯒ ꯇꯔꯦꯠ ꯍꯥꯏꯔꯤꯕ ꯅꯨꯃꯤꯠ ꯑꯁꯤ ꯑꯩꯒꯤ ꯏꯄꯣꯛ ꯅꯨꯃꯤꯠꯅꯤ ꯃꯁꯤꯗ ꯀꯔꯤꯒꯤꯗꯃꯛꯇ ꯑꯁꯨꯛꯌꯥꯝꯅ ꯅꯨꯡꯉꯥꯏꯔꯤꯕꯅꯣ ꯍꯥꯏꯔꯒꯗꯤ ꯑꯩꯒꯤ ꯄꯨꯟꯕ ꯐꯪꯈꯤꯗ꯭ꯔꯕ ꯏꯃꯥꯟꯅꯕ ꯑꯗꯒꯤ ꯑꯩꯒ ꯇꯤꯟꯅꯔꯛꯄ ꯂꯣꯏꯅꯔꯛꯄ ꯈꯪꯅ ꯆꯥꯟ ꯅꯕ ꯀꯌꯥ ꯑꯃ ꯅꯨꯃꯤꯠꯁꯤꯗ ꯄꯨꯟꯕ ꯐꯪꯈ ꯃꯃꯥꯡ ꯃꯃꯥꯡꯗ ꯑꯩꯒꯤ ꯑꯩꯒꯤ ꯕꯥꯔꯗꯦ ꯀꯌꯥ ꯑꯃ ꯍꯧꯈ꯭ꯔꯦ ꯏꯄꯣꯛ ꯅꯨꯃꯤꯠ ꯀꯌꯥ ꯑꯃ ꯄꯥꯡꯊꯣꯛꯈ꯭ꯔꯦ ꯑꯗꯨꯕꯨ ꯅꯨꯃꯤꯠ ꯑꯁꯤꯗ ꯍꯥꯏꯔꯤꯕꯁꯤꯡ ꯑꯗꯨꯗꯗꯤ ꯃꯈꯣꯏꯒ ꯄꯨꯟꯕꯒꯤ ꯋꯥꯔꯤ ꯋꯥꯇꯥꯏ ꯉꯥꯏꯍꯥꯛ ꯁꯥꯟꯅꯕ ꯀꯔꯤꯒꯨꯝꯕ ꯑꯃ ꯆꯥꯃꯤꯟ ꯊꯛꯃꯤꯟꯅꯕꯒꯤ ꯈꯨꯗꯣꯡ ꯆꯥꯕꯗꯨ ꯐꯪꯈꯤꯗꯦ ꯑꯗꯨꯕꯨ ꯍꯥꯏꯔꯤꯕ ꯅꯨꯃꯤꯠꯁꯤꯗꯗꯤ ꯇꯟꯖꯥ ꯆꯥꯔꯨꯕ ꯍꯥꯏꯒꯗ꯭ꯔ ꯃꯌꯥꯝ ꯄꯨꯟꯗꯅ ꯍꯔꯥꯎ ꯅꯨꯡꯉꯥꯏꯅ ꯆꯥꯃꯤꯟ ꯊꯛꯃꯤꯟꯅꯕ ꯂꯥꯡꯃꯤꯟꯅꯕ ꯐꯪꯈꯤ ꯃꯗꯨ ꯑꯃ ꯀꯥꯎꯕ ꯉꯝꯂꯔꯣꯏꯗꯕ ꯅꯨꯃꯤꯠ ꯑꯃ ꯉꯁꯤꯁꯨ ꯑꯩꯒꯤ ꯄꯨꯟꯁꯤꯗ ꯑꯗꯨꯃꯛ ꯑꯣꯏꯗꯨꯅ ꯂꯩꯔ ꯑꯅꯤꯁꯨꯕꯗ ꯇꯨ ꯊꯥꯎꯖꯟ ꯇ꯭ꯋꯦꯟꯇꯤ ꯇꯨ ꯁꯦꯞꯇꯝꯕꯔꯒꯤ ꯇꯥꯔꯤꯛ ꯀꯨꯟꯒ ꯅꯤꯄꯥꯟ ꯍꯥꯏꯔꯤꯕꯁꯦ ꯑꯩꯒꯤ ꯄꯨꯟꯁꯤꯗ ꯌꯥꯝꯅ ꯃꯁꯤꯁꯨ ꯌꯥꯝꯅ ꯅꯨꯡꯉꯥꯏꯕ ꯑꯗꯨꯒ ꯊꯥꯖꯗꯕ ꯊꯧꯗꯣꯛ ꯀꯌꯥ ꯑꯃ ꯊꯦꯡꯅꯕ ꯅꯨꯃꯤꯠꯅꯤ ꯃꯔꯨ ꯑꯣꯏꯅ ꯑꯩꯅ ꯑꯥꯔꯠꯀꯤ ꯂꯝꯗ ꯈꯣꯡ ꯊꯥꯡꯖꯤꯟꯖꯔꯨꯕ ꯑꯥꯔꯇꯤꯁ ꯑꯃ ꯑꯣꯏꯅ ꯍꯥꯏꯔꯤꯕ ꯇꯥꯔꯤꯛ ꯑꯁꯦ ꯑꯩ ꯄꯨꯟꯁꯤꯒꯤ ꯏꯍꯥꯟ ꯍꯥꯟꯅ ꯃꯄꯥꯟ ꯂꯝꯗ ꯗ꯭ꯔꯃꯥ ꯎꯠꯄ ꯐꯪꯕꯒꯤ ꯈꯨꯗꯣꯡ ꯆꯥꯕ ꯐꯪꯈꯤꯕ ꯆꯠꯄ ꯐꯪꯈꯤꯕ ꯑꯗꯨꯒꯨꯝꯕ ꯅꯨꯃꯤꯠ ꯑꯃꯅꯤ ꯍꯥꯏꯔꯤꯕ ꯅꯨꯃꯤꯠ ꯑꯁꯤꯗ ꯑꯈꯣꯏ ꯗ꯭ꯔꯃꯥꯒꯤꯗꯃꯛ ꯈꯣꯡꯁꯥꯟꯈꯤ ꯃꯐꯝꯅ ꯀꯇꯛꯇꯅꯤ ꯑꯗꯨꯅ ꯍꯥꯏꯔꯤꯕ ꯅꯨꯃꯤꯠ ꯑꯁꯤꯃꯁꯨ ꯌꯥꯝꯅ ꯅꯨꯉꯥꯏꯈꯤ ꯑꯗꯨꯒ ꯃꯐꯝ ꯑꯗꯣ ꯌꯧꯔ ꯃꯇꯨꯡꯗ ꯏꯍꯥꯟ ꯍꯥꯟꯅ ꯂꯩꯔꯤꯕ ꯃꯤꯌꯥꯝꯗꯨꯒꯤ ꯃꯃꯥꯡꯗ ꯗ꯭ꯔꯃꯥ ꯎꯠꯄ ꯐꯪꯕ ꯑꯗꯨꯒ ꯗ꯭ꯔꯃꯥ ꯑꯗꯨ ꯂꯣꯏꯔꯕ ꯃꯇꯨꯡꯗ ꯃꯤꯌꯥꯝꯅ ꯊꯥꯒꯠ ꯊꯥꯒꯠꯄꯒꯤ ꯋꯥꯍꯩ ꯀꯌꯥ ꯑꯃ ꯍꯥꯏꯕꯤꯔꯛꯄ ꯑꯗꯨꯒ ꯀꯔꯤ ꯍꯥꯏꯅꯤ ꯃꯈꯣꯏꯅ ꯑꯩꯈꯣꯏꯅ ꯇꯧꯔꯤꯕ ꯑꯦꯛ ꯇꯨꯗ ꯄꯦꯟꯖꯕ ꯀꯌꯥ ꯎꯕ ꯐꯪꯖꯈꯤꯕꯗꯣ ꯑꯁꯨꯛꯀꯤ ꯃꯇꯤꯛ ꯅꯨꯡꯉꯥꯏꯈꯤ ꯑꯗꯨꯅ ꯑꯩꯒꯤ ꯄꯨꯟꯁꯤꯒꯤ ꯑꯣꯏꯅꯗꯤ ꯍꯥꯏꯔꯤꯕ ꯁꯦꯞꯇꯦꯝꯕꯔꯒꯤ ꯇꯥꯔꯤꯛ ꯀꯨꯟꯒꯅꯤꯄꯥꯟ ꯏꯪ ꯁꯣꯛ ꯂꯤꯁꯤꯡ ꯑꯅꯤ ꯁꯨꯞꯅ ꯀꯨꯟꯒꯅꯤꯊꯣꯏ ꯍꯥꯏꯔꯤꯕ ꯑꯁꯤꯁꯨ ꯌꯥꯝꯅ ꯃꯔꯨ ꯑꯣꯏꯕ ꯑꯃ ꯑꯣꯏꯅ ꯂꯩꯍꯧꯔꯒꯅꯤ ꯃꯊꯪꯗ ꯑꯍꯨꯝꯁꯨꯕꯗ ꯖꯟꯅꯋꯥꯔꯤꯒꯤ ꯇꯥꯡ ꯑꯍꯨꯝ ꯇꯨ ꯊꯥꯎꯖꯟ ꯇ꯭ꯋꯦꯟꯇꯤ ꯊ꯭ꯔꯤ ꯍꯥꯏꯔꯤꯕꯁꯤꯁꯨ ꯌꯥꯝꯅ ꯅꯨꯡꯁꯤꯕ ꯅꯨꯃꯤꯠ ꯑꯃ ꯑꯣꯏꯅ ꯑꯩꯒꯤ ꯄꯨꯟꯁꯤꯗ ꯑꯗꯨꯃꯛ ꯂꯩ ꯃꯔꯝꯗꯤ ꯑꯈꯣꯏꯅ ꯍꯥꯏ ꯑꯁꯨꯛ ꯁꯥꯡꯅ ꯗ꯭ꯔꯃꯥ ꯈꯔ ꯗ꯭ꯔꯃꯥ ꯌꯥꯎꯖꯔꯛꯄ ꯗ꯭ꯔꯃꯥꯒꯤ ꯂꯝꯗ ꯈꯣꯡ ꯊꯥꯡꯖꯤꯜꯂꯛꯄꯁꯤꯗ ꯃꯦꯟ ꯀꯦꯔꯦꯛꯇꯔ ꯈꯤꯇꯪ ꯆꯥꯎꯕ ꯔꯣꯜꯁꯦ ꯌꯥꯝ ꯐꯪꯖꯅꯤꯡꯅ ꯂꯥꯛꯑꯒꯁꯨ ꯐꯪꯕ ꯏꯐꯪ ꯐꯪꯗꯕ ꯑꯗꯨꯕꯨ ꯍꯥꯏꯔꯤꯕ ꯅꯨꯃꯤꯠꯁꯤꯗꯗꯤ ꯑꯩ ꯉꯁꯤꯁꯨ ꯅꯤꯡꯁꯤꯡꯉꯤ ꯗꯥꯟꯁ ꯑꯦꯀꯥꯗꯦꯃꯤꯒꯤ ꯑꯣꯗꯤꯇꯣꯔꯤꯌꯝꯗꯅꯤ ꯑꯩꯅ ꯖꯃꯤꯟꯗꯥꯔ ꯑꯃ ꯈꯛꯀꯤ ꯁꯛꯇꯝ ꯁꯥꯔꯒ ꯑꯩꯒꯤ ꯈꯤꯇꯪ ꯆꯥꯎꯈꯠꯆꯕ ꯍꯥꯟꯅ ꯂꯩꯔꯝꯃꯤꯕ ꯔꯣꯜꯗꯨꯗꯒꯤ ꯈꯤꯇꯪ ꯆꯥꯎꯈꯠꯆꯕ ꯔꯣꯜ ꯑꯃꯈꯛ ꯀꯨꯝꯕ ꯐꯪꯈꯤꯕ ꯃꯁꯤꯃꯁꯨ ꯌꯥꯝꯅ ꯅꯤꯡꯁꯤꯡꯅꯤꯉꯥꯏ ꯑꯣꯏꯔꯕ ꯅꯨꯃꯤꯠ ꯑꯃꯈꯛꯅꯤ ꯑꯗꯨꯒ ꯃꯔꯤꯁꯨꯕꯗ ꯇꯥꯔꯤꯛ ꯅꯤꯄꯥꯟ ꯊꯥ ꯇꯔꯥ ꯏꯪ ꯁꯣꯛ ꯂꯤꯁꯤꯡ ꯑꯅꯤ ꯀꯨꯟꯒꯍꯨꯝꯗꯣꯏ ꯍꯥꯏꯔꯤꯕ ꯅꯨꯃꯤꯠ ꯑꯁꯤꯗ ꯑꯩꯒꯤ ꯌꯥꯝꯅ ꯋꯥꯕ ꯑꯗꯨꯒ ꯀꯩ ꯍꯥꯏꯅꯤ ꯋꯥꯈꯜꯁꯦ ꯌꯥꯝꯅ ꯅꯨꯡꯉꯥꯏꯈꯤꯗꯕ ꯅꯨꯃꯤꯠ ꯑꯃ ꯑꯣꯏ ꯃꯔꯝꯗꯤ ꯍꯥꯏꯔꯤꯕ ꯅꯨꯃꯤꯠ ꯑꯁꯤꯗ ꯗꯥꯏꯃꯟ ꯔꯦꯗꯤꯑꯣ ꯈꯣꯡꯖꯣꯝꯗ ꯂꯩꯕ ꯑꯁꯤꯗ ꯑꯩ ꯑꯣꯗꯤꯁꯟꯒꯤꯗꯃꯛ ꯑꯩ ꯆꯠꯈꯤ ꯑꯗꯨꯕꯨ ꯑꯩꯅ ꯑꯣꯗꯤꯁꯟ ꯆꯪꯗ꯭ꯔꯤꯉꯒꯤ ꯃꯃꯥꯡꯗꯗꯤ ꯑꯩ ꯌꯥꯝꯅ ꯊꯥꯖꯕ ꯑꯁꯥ ꯋꯥꯡꯅ ꯑꯩ ꯆꯪꯖꯈꯤꯕꯅꯤ ꯃꯣꯏꯅ ꯍꯪꯉꯛꯄꯁꯤꯡꯗꯨ ꯗꯥꯏꯂꯣꯒꯁꯤꯡꯗꯣ ꯑꯩ ꯐꯖꯅ ꯉꯥꯡꯉꯝꯒꯦ ꯈꯨꯝꯃꯝꯒꯦ ꯑꯩꯒꯤ ꯄꯥꯈꯠꯄ ꯀꯔꯤ ꯀꯔꯥ ꯃꯌꯥꯝ ꯊꯛꯀꯠꯄ ꯂꯩꯔꯒꯁ ꯄꯨꯝꯅꯃꯛꯇꯣ ꯑꯩ ꯀꯟꯇ꯭ꯔꯣꯜ ꯇꯧꯕ ꯉꯝꯅꯕ ꯀꯟꯅ ꯍꯣꯠꯅꯔꯒ ꯖꯨꯔꯤꯁꯤꯡꯗꯨꯒꯤ ꯃꯃꯥꯡꯗ ꯑꯩ ꯀꯟꯅ ꯍꯣꯠꯅꯖꯒꯦ ꯍꯥꯏꯗꯅ ꯈꯟꯈꯤ ꯑꯗꯨꯕꯨ ꯑꯩꯒꯤ ꯁꯦꯔꯦꯜ ꯅꯝꯕꯔꯗꯣ ꯍꯦꯛ ꯌꯧꯁꯤꯜꯂꯛꯑꯀꯥꯟꯗ ꯃꯣꯏꯅ ꯑꯩꯕꯨ ꯀꯧꯁꯤꯟꯕꯤꯔꯛꯑꯦ ꯑꯗꯒꯤ ꯑꯩ ꯗꯥꯏꯂꯣꯛ ꯉꯥꯡꯅꯕ ꯁꯦꯝ ꯁꯥꯔꯦ ꯑꯗꯨꯕꯨ ꯑꯩꯅ ꯌꯥꯝꯅ ꯄꯥꯈꯠ ꯅꯨꯡꯉꯥꯏꯈꯤꯗ꯭ꯔꯤꯕꯗꯤ ꯑꯩꯅ ꯆꯪꯗ꯭ꯔꯤꯉꯒꯤ ꯃꯃꯥꯡꯗ ꯂꯩꯈꯤꯕ ꯑꯩꯒꯤ ꯊꯥꯖꯕ ꯃꯌꯥꯝꯗꯣ ꯏꯁꯇꯦꯗꯣ ꯃꯅꯨꯡꯗ ꯍꯦꯛ ꯆꯪꯈꯤꯕꯗ ꯄꯨꯡꯃꯥꯡ ꯃꯥꯡꯈꯤꯕꯒꯨꯝ ꯇꯧꯋꯦ ꯂꯩꯔꯝꯃꯤꯕ ꯂꯥꯏ ꯒꯨꯔꯨ ꯖꯣꯟꯒꯤ ꯃꯁꯛ ꯑꯣꯏꯔꯕ ꯖꯨꯖ ꯁꯤꯡꯗꯣ ꯎꯔꯨꯕꯗ ꯑꯩ ꯗꯥꯏꯂꯣꯛ ꯉꯥꯡꯕ ꯊꯣꯛꯈꯤꯗꯦ ꯑꯗꯨꯒ ꯊꯛꯀꯠꯄ ꯄꯥꯈꯠ ꯏꯁꯥꯒꯁꯦ ꯌꯥꯝꯅ ꯅꯤꯛꯄ ꯑꯃꯨꯛꯇ ꯇꯧꯈꯤꯗꯕ ꯊꯕꯛ ꯀꯌꯥ ꯑꯃ ꯇꯧꯈꯤ ꯃꯗꯨ ꯐꯅ ꯑꯣꯏꯗꯨꯅꯁꯨ ꯑꯩ ꯍꯣꯠꯇꯤ ꯑꯌꯧꯕꯤ ꯊꯥꯛꯇ ꯍꯣꯠꯅꯔꯝꯃꯒ ꯑꯩ ꯗꯥꯏꯂꯣꯛ ꯉꯥꯡꯈꯤ ꯑꯩ ꯑꯃꯇꯗꯤ ꯂꯠꯂꯝꯗꯦ ꯑꯗꯨ ꯑꯣꯏꯕ ꯇꯥꯔꯒꯁꯨ ꯑꯩ ꯈꯤꯇꯪ ꯅꯨꯡꯉꯥꯏꯖꯗꯕ ꯈꯔꯗꯤ ꯂꯩꯈꯤ ꯁꯤꯃ ꯂꯩꯔꯦ ꯑꯗꯨꯒ ꯑꯔꯣꯏꯕ ꯇꯥꯔꯤꯛ ꯇꯥꯔꯤꯛ ꯇꯔꯥ ꯊꯥ ꯇꯔꯥ ꯏꯪ ꯁꯣꯛ ꯂꯤꯁꯤꯡ ꯑꯅꯤꯀꯨꯟꯒꯍꯨꯝꯗꯣꯏ ꯍꯥꯏꯔꯤꯕ ꯇꯥꯔꯤꯀ ꯑꯁꯤꯁꯨ ꯃꯃꯥꯡꯒꯤ ꯇꯥꯔꯤꯛꯇꯨꯒ ꯃꯔꯤ ꯂꯩꯅꯕ ꯊꯧꯗꯣꯛ ꯑꯣꯏꯒꯗꯣꯔꯤꯕꯅꯤ ꯍꯥꯏꯔꯤꯕ ꯇꯥꯔꯤꯛ ꯑꯁꯤꯗꯗꯤ ꯀꯔꯤ ꯇꯧꯔꯦ ꯍꯥꯏꯕ ꯃꯇꯝꯗ ꯑꯩꯈꯣꯏ ꯑꯣꯗꯤꯁꯟꯗꯣ ꯍꯥꯏꯗꯣꯛꯄ ꯅꯨꯃꯤꯠꯅꯤ ꯃꯁꯤꯗ ꯌꯥꯝꯅ ꯊꯥꯖꯗꯅ ꯑꯩꯗꯤ ꯌꯥꯎꯔꯛꯇꯕꯁꯨ ꯌꯥꯏ ꯀꯥꯏꯅ ꯈꯜꯂ ꯀꯥꯟꯗ ꯋꯥꯈꯜꯁꯦ ꯑꯗꯨꯝ ꯅꯨꯡꯉꯥꯏꯐꯝ ꯈꯪꯗꯦ ꯑꯗꯨꯕꯨ ꯔꯤꯖꯟꯗꯨꯗꯤ ꯏꯈꯧ ꯂꯥꯡꯕꯗꯤ ꯑꯗꯨꯝ ꯄꯣꯛꯄꯀꯣ ꯄꯨꯡ ꯃꯉꯥꯗ ꯑꯗꯨꯋꯥꯏꯗ ꯍꯥꯏꯗꯣꯛꯀꯅꯤ ꯍꯥꯏ ꯇꯥꯔꯤꯛ ꯇꯔꯥꯁꯤꯒꯤ ꯅꯨꯃꯤꯗꯥꯡꯒꯤ ꯄꯨꯡ ꯃꯉꯥ ꯁ꯭ꯋꯥꯏꯗ ꯑꯗꯣ ꯄꯨꯡ ꯃꯉꯥꯁꯦ ꯇꯥꯅꯕ ꯉꯥꯏꯕꯗ ꯑꯩꯁꯦ ꯋꯥꯏ ꯑꯕꯀꯣ ꯌꯥꯎꯕꯨ ꯌꯥꯎꯔꯛꯑꯁꯨ ꯌꯥꯎꯕꯨ ꯌꯥꯎꯗ꯭ꯔꯒꯁꯨ ꯈꯪꯅꯤꯡꯕꯗꯤ ꯏꯈꯧ ꯂꯥꯡꯕꯗꯣ